ꯍꯜꯂꯣ ꯁꯤꯕꯨ ꯑꯣꯖꯥ ꯕꯤꯀꯥꯁ ꯑꯣꯏꯕꯤꯔꯕꯣ ꯑꯣ ꯑꯥ ꯑꯉꯥꯡꯁꯤꯡ ꯀ꯭ꯂꯥꯁ ꯔꯨꯝꯁꯤꯕꯨ ꯀꯃꯥꯏ ꯀꯃꯥꯏꯅ ꯇꯧꯔꯤꯒꯦ ꯑꯣꯖꯥꯅ ꯂꯥꯏꯔꯤꯛ ꯇꯥꯛꯄ ꯆꯪꯕꯗꯕꯨ ꯑꯗꯨꯝ ꯌꯥꯔꯤꯕ꯭ꯔꯥ ꯎꯝ ꯎꯝ ꯎꯝ

ꯍꯣꯡꯕꯗꯨ ꯌꯦꯡꯉꯁꯤ ꯍꯟꯗꯛꯀꯤ ꯂꯥꯛꯇꯧꯔꯤꯕ ꯍꯥꯏꯗꯤ ꯂꯣꯏꯁꯤꯜꯂꯛꯄꯩ ꯂꯥꯁ ꯋꯤꯛ ꯑꯁꯤꯗ ꯑꯩꯈꯣꯏꯒꯤ ꯑꯣꯖꯥ ꯃꯌꯥꯝꯗꯨꯒ ꯃꯤꯇꯤꯡ ꯇꯧꯔꯒ ꯑꯉꯥꯡꯈꯩꯁꯤ ꯀꯃꯥꯏꯅ ꯀꯩꯅꯣ ꯇꯧꯍꯟꯁꯤꯒꯦ ꯏꯝꯄ꯭ꯔꯨꯞ ꯑꯣꯏꯍꯟꯁꯤꯒꯦ ꯐꯍꯟꯁꯤꯒꯦ ꯍꯥꯏꯕꯗꯣ ꯑꯗꯨ ꯁ꯭ꯀꯨꯜꯒꯤ ꯑꯣꯊꯣꯔꯤꯇꯤꯒꯁꯨ ꯇꯥꯅꯔꯒ ꯃꯦꯅꯦꯖꯃꯦꯟ ꯇꯥꯅꯔꯒ ꯕ꯭ꯂꯦꯛ ꯕꯣꯔꯠ ꯀꯩꯀꯩꯁꯤ ꯁꯤꯟꯗꯣꯛꯅꯕ ꯑꯉꯥꯡꯁꯤꯡꯗꯁꯨ ꯍꯦꯟꯅ ꯍꯥꯏꯂꯥꯏꯠ ꯑꯣꯏꯅꯕ ꯑꯗꯨꯝꯕꯗꯣ ꯇꯥꯅꯅꯕ ꯇꯧꯔꯁꯤ ꯑꯇꯣꯞꯄ ꯑꯉꯥꯡ ꯑꯗꯨꯝ ꯂꯥꯏꯔꯤꯛ ꯇꯥꯛꯄꯗ ꯑꯗꯨꯝ ꯇꯥꯕ ꯈꯣꯠꯄ ꯑꯗꯨꯝ ꯍꯌꯦꯡ ꯇꯦꯟꯗꯒ ꯄꯣꯖꯤꯁꯟ ꯌꯥꯎꯔꯛꯇꯧꯕ ꯑꯗꯨꯝ ꯌꯥꯎꯕ ꯅꯇ꯭ꯔꯣ ꯀ꯭ꯂꯥꯁ ꯔꯨꯝꯁꯤꯗ ꯑꯗꯨꯝ ꯑꯣꯖꯥꯅ ꯆꯪꯕꯤꯔꯤꯕ

ꯎꯝ

ꯑꯗꯨ ꯑꯉꯥꯡꯁꯤꯡꯗꯨ ꯑꯣꯖꯥꯅ ꯐꯖꯅ ꯂꯣꯏꯅꯅ ꯇꯥꯛꯄꯤ ꯇꯝꯕꯤꯌꯨ ꯍꯥꯏꯗꯤ ꯑꯉꯥꯡ ꯍꯥꯏꯗꯤ ꯑꯣꯛꯇꯕꯁꯤꯡ ꯈꯔ ꯇꯥꯁꯤꯟꯅꯗꯕꯁꯤꯡꯗꯨꯁꯨ ꯑꯗꯨꯝ ꯑꯣꯖꯥꯅ ꯍꯥꯏꯔꯒ ꯊꯦꯝꯃꯒ ꯐꯖꯅ ꯌꯦꯡꯁꯤꯟꯕꯤꯔꯣ ꯑꯗꯨꯒ ꯑꯉꯥꯡ ꯀꯩꯅꯣ ꯇꯧꯕ ꯃꯈꯩꯗꯨꯁꯨ ꯑꯐꯕ ꯄꯣꯁꯤꯖꯟ ꯌꯥꯎꯅꯤ ꯊꯥꯖꯔꯤꯕ ꯑꯣꯖꯥꯅ ꯊꯥꯖꯔꯤꯕ ꯑꯉꯥꯡꯁꯤꯡꯁꯤꯡꯗꯨꯁꯨ ꯐꯖꯅ ꯃꯃꯨꯠ ꯇꯥꯅ ꯇꯥꯛꯄꯤꯔꯣ ꯑꯗꯨꯒ ꯂꯥꯛꯇꯧꯔꯤꯕ ꯎꯝ

ꯑꯣꯖꯥꯅ ꯎꯝ

ꯎꯝ ꯍꯣꯏ ꯍꯣꯏ ꯐꯔꯦ ꯑꯗꯨꯗꯤ ꯎꯝ ꯍꯟꯗꯛꯀꯤ ꯂꯥꯛꯇꯧꯔꯤꯕ ꯂꯥꯁ ꯋꯤꯛꯁꯤꯗ ꯑꯣꯖꯥ ꯃꯌꯥꯝ ꯃꯤꯇꯤꯡ ꯇꯧꯔꯁꯤ ꯑꯗꯨꯒ ꯇꯥꯟꯅꯔꯁꯤ ꯑꯣ ꯐꯔꯦ ꯑꯣꯖꯥ ꯑꯗꯨꯗꯤ ꯊꯝꯖꯔꯦ ꯎꯝ ꯎꯝ